ꯑ ꯑꯣ ꯑꯩ ꯒꯣꯕꯤꯟꯗꯖꯤ ꯇꯦꯝꯄꯜꯂꯣꯝꯗ ꯀꯣꯏꯕ ꯂꯥꯛꯏꯌꯦ ꯎꯝ ꯑ ꯑꯣ ꯍꯣꯏ ꯍꯣꯏ ꯑ ꯄꯣꯠ ꯆꯩ ꯑ ꯍꯣꯏ ꯍꯣꯏ ꯁꯣꯝꯗꯒꯤ ꯅꯈꯣꯏꯅ ꯄꯥꯝꯕꯗꯨꯅ ꯑꯩꯅ ꯄꯣꯔꯛꯑꯅꯤ ꯑꯩꯁꯨ ꯑꯗꯨꯗꯒꯤ ꯄꯣꯠ ꯆꯩ ꯂꯩꯒꯗꯕ ꯈꯣꯠꯀꯗꯕ ꯌꯥꯝꯃꯤ ꯎꯝ ꯍꯣꯏ ꯍꯣꯏ ꯍꯣꯏ ꯕꯖꯥꯔꯁꯤ ꯄꯨꯡ ꯅꯤꯄꯥꯟꯗꯒꯤ ꯍꯥꯡꯕ꯭ꯔꯣꯕ ꯑꯥ

ꯑꯗꯨꯅꯦ ꯄꯣꯠ ꯆꯩ ꯎꯝ ꯒꯣꯕꯤꯟꯗꯖꯤ ꯎꯝ ꯇꯦꯝꯄꯜ ꯎꯝ ꯎꯝ ꯃꯌꯥꯝ ꯑꯃ ꯊꯣꯛꯑꯝꯃꯅꯤꯅꯦ ꯑꯅꯧ ꯑꯅꯧꯕ ꯕꯖꯥꯔꯗꯨ ꯀꯣꯏꯁꯦꯕ ꯐꯖꯅ ꯂꯥꯛꯏꯕꯅꯤ ꯑꯩꯈꯣꯏꯁꯨ ꯃꯥꯅꯦ ꯃꯥꯅꯦ ꯀꯔꯤ ꯑꯗꯨꯝꯕ ꯈꯔ ꯀꯔꯤ ꯀꯔꯤ ꯀꯌꯥ ꯀꯌꯥ ꯂꯧꯔꯤꯕ ꯖꯥꯠꯅꯣ ꯎꯝ ꯇꯤꯀꯦꯠ ꯀꯛꯄ꯭ꯔꯣ ꯃꯈꯣꯏꯒꯤ ꯃꯤ ꯈꯨꯗꯤꯡꯒꯤ ꯇꯤꯛꯀꯦꯠ ꯀꯛꯄ꯭ꯔꯣꯕ ꯑ ꯃꯟꯗꯤꯔꯒꯤ ꯑꯩꯅ ꯍꯥꯏꯁꯤꯅ ꯃꯟꯗꯤꯔꯗ ꯌꯦꯡꯕ ꯆꯪꯕꯗꯅꯦ ꯑꯩꯒꯤ ꯃꯦꯝꯕꯔ ꯑꯩꯒꯤ ꯁꯨꯝ ꯀꯔꯤ ꯇꯦꯛꯀꯦꯠ ꯂꯧꯕ꯭ꯔꯣ ꯍꯥꯏꯕ ꯑꯣ ꯑꯗꯨꯝ ꯆꯪꯕ ꯌꯥꯔꯦ ꯃꯤ ꯑꯅꯤ ꯑꯣꯏꯔꯁꯨ ꯑꯍꯨꯝ ꯑꯣꯏꯔꯁꯨ ꯅꯠꯇ꯭ꯔꯥ ꯑ

ꯑꯣ ꯉꯥꯏꯈꯣ ꯉꯥꯏꯈꯣ ꯑ ꯉꯥꯏꯈꯣ